ꯕ꯭ꯔꯦꯛꯐꯥꯁꯁꯦ ꯍꯛꯆꯥꯡꯗ ꯌꯥꯝ ꯃꯔꯨ ꯑꯣꯏ ꯕ꯭ꯔꯦꯛꯐꯥꯁꯁꯤ ꯑꯌꯨꯛꯇ ꯂꯧꯒꯅꯤ

ꯆꯥꯛꯈꯥꯎ ꯅ ꯈ꯭ꯋꯥꯏꯗꯒꯤ ꯄꯥꯝꯕꯁꯨ ꯕ꯭ꯔꯦꯛꯐꯥꯁ ꯕ꯭ꯔꯦꯛꯐꯥꯁ ꯐꯖꯅ ꯂꯧꯔꯗꯤ ꯆꯥꯛꯈꯥꯎꯗ ꯂꯥꯏꯅꯥ ꯂꯩꯇꯦ ꯂꯥꯏꯅꯥ ꯍꯥꯏꯕꯁꯤ ꯆꯥꯛꯈꯥꯎ ꯐꯠꯇ ꯌꯥꯝ ꯊꯣꯛꯀꯟꯕꯅꯤ ꯑꯗꯨꯒꯤꯗꯃꯛ ꯑꯩꯈꯣꯏ ꯕ꯭ꯔꯦꯛꯐꯥꯁꯁꯤ ꯆꯦꯛꯁꯤꯟꯅ ꯂꯧꯕꯤꯎ ꯀꯗꯕꯅꯤ ꯕ꯭ꯔꯦꯛꯐꯥꯁꯇ ꯑꯩꯈꯣꯏꯅ ꯆꯥꯛꯈꯥꯎꯗ ꯀꯥꯟꯅꯕ ꯑꯆꯥꯄꯣꯠꯁꯤꯡꯁꯨ ꯆꯥꯒꯗꯕꯅꯤ ꯆꯥꯛꯈꯥꯎꯁꯤ ꯑꯩꯈꯣꯏ ꯐꯍꯟꯒꯗꯕꯅꯤ ꯕ꯭ꯔꯦꯛꯐꯥꯁ ꯁꯤ

ꯐꯖꯅ ꯂꯧꯕꯅ ꯐꯩ